ꯑꯩꯅ ꯑꯦꯂꯦꯛꯇ꯭ꯔꯤꯛ ꯀꯦꯇꯜ ꯑꯃ ꯏꯁꯤꯡ ꯑꯁꯥꯕ ꯂꯨꯝꯅꯕꯒꯤ ꯑꯣꯟꯂꯥꯏꯟꯗ ꯆꯦꯟꯈꯤ ꯑꯩꯅ ꯆꯦꯟꯈꯤꯕ ꯄꯣꯠꯇꯤ ꯀꯝꯄꯅꯤꯒꯤ ꯑꯣꯏꯅ ꯆꯦꯟꯈꯤꯕꯅꯤ ꯑꯗꯨꯕꯨ ꯂꯥꯛꯄ ꯃꯇꯝꯗꯗꯤ ꯂꯣꯀꯦꯜꯒꯤ ꯄꯣꯠ ꯑꯣꯏꯅ ꯂꯥꯛꯑꯦ ꯑꯗꯨꯒ ꯂꯤꯛꯁꯁꯨ ꯂꯩꯔꯝꯃꯦ ꯑꯗꯨꯅ ꯃꯌꯥꯝꯅ ꯑꯣꯟꯂꯥꯏꯟꯗ ꯄꯣꯠ ꯀꯛꯄꯤꯕ ꯃꯇꯝꯗ ꯌꯥꯝꯅ ꯃꯨꯟꯅ ꯌꯥꯝꯅ ꯆꯦꯛꯁꯤꯟꯅ ꯌꯦꯡꯕꯤꯌꯨ